ꯑ ꯃꯥꯅꯦ ꯃꯥꯅꯦ ꯅꯥꯀꯥꯞ ꯌꯣꯟꯕ ꯗꯨꯀꯥꯟꯅꯦ ꯆꯍꯤ ꯀꯌꯥꯒꯤꯅꯣ ꯅꯥꯀꯥꯞꯁꯤꯗꯤ ꯃꯈꯟ ꯌꯥꯝꯃꯤ ꯕꯦꯃꯦꯟꯒꯤ ꯀꯤꯅꯥꯔ ꯍꯥꯞꯄ ꯑꯦꯔꯤ ꯀꯇꯟꯒꯤ ꯄꯩꯁꯥ ꯌꯥꯝꯕ ꯌꯥꯝꯗꯕ ꯃꯃꯜ ꯌꯥꯝꯕ ꯌꯥꯝꯗꯕꯁꯨ ꯈꯥꯏꯗꯣꯛꯑꯦ ꯀꯔꯝꯕ ꯄꯩꯁꯥ ꯌꯥꯝꯕ ꯂꯧꯒꯦ ꯍꯥꯏꯔꯤꯕꯔꯥ ꯈꯔ ꯍꯣꯡꯕ ꯂꯩꯒꯦ ꯍꯥꯏꯔꯤꯕꯔꯥ ꯌꯥꯎꯏ ꯌꯥꯎꯏ ꯅꯨꯄꯤꯒꯤ ꯀꯨꯔꯇꯤꯒꯨꯝꯕ ꯌꯥꯎꯏ ꯆꯨꯅꯤ ꯈꯨꯗꯩ ꯌꯥꯎꯏ ꯂꯣꯏꯅ ꯑꯝ ꯅꯨꯦꯄꯤꯒꯤ ꯈꯣꯡꯎꯞꯁꯨ ꯂꯣꯏꯅ ꯁꯨꯅ ꯌꯥꯎꯔꯤ ꯍꯣꯏ ꯍꯣꯏ ꯂꯧꯕ ꯂꯥꯛꯑꯣ ꯂꯧꯕ ꯂꯥꯛꯑꯣ ꯑꯗꯨꯗꯤ ꯎꯝ ꯍꯣꯏ ꯍꯣꯏ ꯇꯧꯔꯣ ꯇꯧꯔꯣ ꯍꯣꯏ ꯍꯣꯏ